ꯑꯩꯈꯣꯏꯒꯤ ꯈꯨꯡꯒꯪꯒꯤ ꯑꯌꯥꯝꯕ ꯃꯤꯁꯤꯡꯅ ꯆꯠꯊꯔꯤꯕ ꯑꯩꯈꯣꯏꯒꯤ ꯀꯔꯕꯥꯔ ꯍꯥꯏꯔꯒꯗꯤ ꯀꯩ ꯂꯩꯒꯦꯗ ꯑꯩꯈꯣꯏꯒꯤ ꯑꯌꯥꯝꯕ ꯃꯤꯁꯤꯡꯁꯦ ꯑꯩꯈꯣꯏꯒꯤ ꯂꯧꯃꯤꯅꯦꯕꯀꯣ ꯂꯧꯃꯤ ꯑꯣꯏꯕꯅꯤꯅ ꯑꯩꯈꯣꯏꯒꯤ ꯐꯧ ꯊꯥꯔꯒ ꯐꯧꯅ ꯐꯧ ꯐꯧ ꯂꯣꯛꯄ ꯁꯨꯃꯥꯏꯅ ꯇꯧꯋꯤꯀꯣ ꯑꯌꯥꯝꯕꯅ ꯐꯧꯒꯤ ꯑꯣꯏꯅ ꯑꯩꯈꯣꯏꯒꯤ ꯃꯅꯥ ꯃꯁꯤꯡ ꯊꯥꯕ ꯑꯩꯈꯣꯏꯒꯤ ꯂꯧꯃꯤ ꯉꯥꯛꯇ ꯑꯣꯏꯅ ꯑꯌꯥꯝꯕ ꯑꯣꯏꯅ ꯎꯏ ꯁꯨꯃꯥꯏꯅ ꯇꯧꯋꯦ ꯑꯗꯨꯒ ꯑꯗꯨꯝ ꯃꯤ ꯑꯇꯣꯞꯄꯁꯨ ꯑꯗꯨꯝ ꯍꯥꯏꯗꯤ ꯑꯩꯈꯣꯏꯒꯤ ꯊꯕꯛ ꯇꯧꯕ ꯃꯤ ꯃꯈꯩꯅ ꯑꯗꯨꯝ ꯑꯣꯐꯤꯁ ꯀꯥꯕ ꯈꯣꯠꯄ ꯁꯤꯁꯨ ꯃꯌꯥꯝ ꯂꯩꯈ꯭ꯔꯦꯀꯣ ꯑꯌꯥꯝꯕ ꯃꯤꯁꯤꯡꯅꯗꯤ ꯑꯩꯈꯣꯏꯒꯤ ꯂꯧꯃꯤꯅꯦ ꯍꯥꯏꯅꯤꯡꯉꯦ ꯁꯨꯃꯥꯏꯅ